ꯌꯥꯝ ꯊꯥꯒꯠꯆꯔꯤ ꯑꯁꯨꯃꯥꯏꯅ ꯑꯩꯍꯥꯛꯀꯤ ꯏꯃꯥ ꯑꯩꯕꯨ ꯄꯣꯛꯄꯤꯕ ꯏꯃꯥ ꯑꯁꯤ ꯈꯪꯍꯧꯗꯅ ꯁꯨꯃꯥꯏꯅ ꯑꯅꯥ ꯑꯌꯦꯛ ꯂꯩꯇꯗꯅ ꯈꯪꯍꯧꯗꯅ ꯑꯍꯤꯡ ꯑꯃꯗ ꯁꯨꯃꯥꯏꯅ ꯃꯄꯨꯟꯁꯤꯁꯦ ꯂꯦꯟꯈꯤ ꯆꯠꯈꯤ ꯁꯤꯈꯤ ꯑꯃꯁꯨꯡ ꯃꯍꯥꯛꯀꯤ ꯗꯦꯗ ꯔꯦꯀꯣꯔꯠꯁꯤ ꯁꯣꯏꯕꯗꯒꯤ ꯃꯍꯥꯛꯀꯤ ꯗꯦꯗ ꯔꯦꯀꯣꯔꯠ ꯑꯁꯤꯕ ꯔꯦꯀꯣꯔꯠꯁꯤ ꯁꯣꯏꯕ ꯑꯃ ꯊꯦꯡꯅꯔꯦ ꯑꯗꯨꯅ ꯑꯁꯤ ꯀꯔꯝ ꯍꯥꯏꯅ ꯗꯦꯗ ꯔꯦꯀꯣꯔꯠꯁꯤ ꯀꯔꯝ ꯍꯥꯏꯅ ꯆꯨꯝꯊꯣꯛꯀꯗꯒꯦ ꯍꯥꯏꯕꯒꯤ ꯃꯇꯥꯡꯗ ꯍꯥꯏꯕꯤꯔꯛꯎ ꯑꯃꯁꯨꯡ ꯃꯍꯥꯛꯀꯤ ꯗꯦꯗ ꯔꯦꯀꯣꯔꯠꯁꯤ ꯑꯗꯨꯒ ꯗꯦꯗ ꯔꯦꯀꯣꯔꯠꯀꯤ ꯗꯦꯗꯀꯤ ꯃꯇꯨꯡ ꯗꯦꯗꯁꯨ ꯁꯣꯏꯕ ꯑꯣꯏꯔꯦ ꯑꯃꯁꯨꯡ ꯃꯍꯥꯛꯀꯤ ꯃꯤꯡꯁꯨ ꯏꯁꯄꯦꯂꯤꯡꯁꯦ ꯑꯁꯣꯏꯕ ꯑꯣꯏꯔꯝꯂꯦ ꯑꯗꯨꯅ ꯀꯔꯤꯒꯨꯝꯕ ꯑꯃ ꯅꯣꯏꯅ ꯆꯨꯝꯊꯣꯛꯄꯤꯗ꯭ꯔꯒꯗꯤ ꯑꯩꯒꯤ ꯑꯁꯣꯏꯕ ꯑꯣꯏꯒꯅꯤ ꯃꯈꯥꯗ ꯑꯩꯅ ꯄꯤꯔꯤꯕ ꯏꯃꯦꯜ ꯁꯤꯗ ꯑꯗꯨꯝ ꯊꯥꯕꯤꯔꯛꯎ ꯍꯥꯏꯅ ꯁꯨꯃꯥꯏꯅ ꯊꯝꯖꯒꯦ